ꯑꯩꯈꯣꯏꯒꯤ ꯃꯍꯩ ꯃꯁꯤꯡ ꯇꯝꯕꯒꯤ ꯆꯠꯅꯕꯤꯗ ꯑꯍꯣꯡꯕ ꯂꯩꯔꯛꯄ ꯍꯥꯏꯔꯒꯗꯤ ꯍꯥꯟꯅꯗꯤ ꯇꯨꯏꯁꯟ ꯇꯝꯕ ꯇꯨꯏꯁꯟ ꯇꯣꯡꯉꯥꯟꯅ ꯀꯣꯆꯤꯡ ꯆꯠꯄ ꯑꯗꯒꯤ ꯍꯣꯝ ꯇ꯭ꯌꯨꯇꯔ ꯀꯧꯔꯒ ꯇꯧꯍꯟꯕ ꯇꯣꯉꯥꯟꯅ ꯇꯨꯏꯁꯟ ꯆꯠꯆꯕꯁꯦ ꯄ꯭ꯔꯥꯏꯕꯦꯠ ꯇꯨꯏꯁꯟ ꯇꯧꯕꯁꯦ ꯑꯁꯤꯒꯤ ꯆꯠꯅꯕꯤꯁꯦ ꯀꯌꯥ ꯂꯩꯔꯝꯗꯦ ꯁ꯭ꯀꯨꯜꯗꯅ ꯑꯅꯝꯕ ꯇꯝꯅꯔꯝꯃꯤ ꯁ꯭ꯀꯨꯜꯗ ꯇꯝꯃꯤꯗꯨꯒ ꯌꯨꯝꯗ ꯍꯜꯂꯛꯑꯒ ꯌꯨꯝꯗ ꯑꯉꯥꯡ ꯃꯁꯥꯅ ꯄꯥꯖꯕ ꯈꯪꯗ꯭ꯔꯀꯥꯟꯗ ꯇꯥꯛꯄꯤꯅꯕ ꯂꯩꯕ ꯑꯗꯨ ꯅꯠꯇꯅ ꯄꯥꯛꯅ ꯆꯠꯅꯔꯝꯗꯦ ꯑꯗꯨꯕꯨ ꯍꯧꯖꯤꯛꯇꯤ ꯍꯦꯛ ꯁ꯭ꯀꯨꯜ ꯆꯠꯇ꯭ꯔꯤꯉꯩ ꯃꯃꯥꯡꯗꯁꯨ ꯑꯉꯥꯡꯁꯦ ꯇꯨꯏꯁꯟ ꯊꯥꯕ ꯁ꯭ꯀꯨꯜ ꯍꯦꯛ ꯍꯜꯂꯛꯄꯒꯁꯨ ꯇꯨꯏꯁꯟ ꯍꯒꯒꯗꯂ ꯊꯥꯕ ꯑꯗꯨꯒꯤ ꯆꯠꯅꯕꯤꯁꯨ ꯂꯩꯔꯦ ꯑꯗꯒꯤ ꯍꯣꯝ ꯇ꯭ꯌꯨꯇꯔ ꯀꯧꯔꯒ ꯑꯌꯨꯛꯁꯨ ꯅꯨꯡꯗꯥꯡ ꯄꯥꯔꯒ ꯁ꯭ꯀꯨꯜ ꯆꯠꯈ꯭ꯔꯦ ꯑꯗꯨꯒ ꯁ꯭ꯀꯨꯜ ꯃꯠ ꯍꯜꯂꯛꯑꯕ ꯃꯇꯨꯡ ꯑꯗꯨꯃꯥꯏꯅ ꯍꯣꯝ ꯇꯨꯏꯇꯔ ꯀꯧꯔꯒ ꯇꯨꯏꯁꯟ ꯇꯧꯕꯒꯤ ꯆꯠꯅꯕꯤꯁꯤꯁꯨ ꯌꯥꯝꯅ ꯂꯩꯔꯦ ꯑꯗꯒꯤ ꯀꯣꯆꯤꯡ ꯁꯦꯟꯇꯔ ꯌꯥꯝꯅ ꯃꯔꯥꯡ ꯀꯥꯏꯔꯦ ꯍꯧꯖꯤꯛꯇꯤ ꯑꯣꯖꯥ ꯑꯃꯅ ꯑꯅꯝꯕꯅ ꯀꯣꯆꯤꯡ ꯁꯦꯟꯇꯔ ꯇꯣꯉꯥꯟꯅ ꯂꯣꯏꯅꯃꯛ ꯃꯥꯒꯤ ꯁ꯭ꯀꯨꯜꯗ ꯄꯨꯔꯤꯕꯗꯨ ꯅꯠꯇꯅ ꯑꯇꯣꯞꯄ ꯃꯌꯥꯝ ꯂꯩꯅꯔꯦ ꯃꯥꯒꯤ ꯃꯥꯒꯤ ꯇꯣꯉꯥꯟꯕ ꯑꯣꯏꯕ ꯄ꯭ꯔꯥꯏꯕꯦꯠꯀꯤ ꯑꯣꯏꯕ ꯀꯣꯆꯤꯡ ꯁꯦꯟꯇꯔ ꯌꯥꯝꯅ ꯂꯩꯅꯔꯦ ꯑꯗꯒꯤ ꯑꯍꯣꯡꯕ ꯍꯥꯏꯔꯒꯅ ꯑꯗꯒꯤ ꯌꯨꯅꯤꯕꯔꯁꯤꯇꯤꯗꯁꯨ ꯍꯧꯖꯤꯛꯇꯤ ꯍꯥꯟꯅ ꯑꯦ ꯃꯅꯤꯄꯨꯔ ꯌꯨꯅꯤꯕꯔꯁꯤꯇꯤ ꯈꯛ ꯑꯣꯏꯔꯝꯕꯗꯨ ꯍꯧꯖꯤꯛꯇꯤ ꯗꯤ ꯑꯦꯝ ꯌꯨꯁꯨ ꯗꯤ ꯑꯦꯝ ꯌꯨꯁꯨ ꯇꯣꯡꯉꯥꯟꯅ ꯑꯃꯨꯛ ꯇꯥꯈ꯭ꯔꯦ ꯃꯥ ꯇꯣꯡꯉꯥꯟꯅ ꯌꯨꯅꯤꯕꯔꯁꯤꯇꯤ ꯂꯩꯖꯈ꯭ꯔꯦ ꯑꯗꯨꯒ ꯍꯥꯟꯅꯗꯤ ꯑꯉꯥꯡꯁꯤꯡꯁꯦ ꯅꯔꯁꯔꯤ ꯀꯦ ꯖꯤ ꯑꯪꯒꯟꯋꯥꯗꯤ ꯇꯝꯃꯕ ꯃꯇꯨꯡꯗ ꯅꯔꯁꯔꯤ ꯀꯦ ꯖꯤ ꯍꯥꯏꯔꯒ ꯂꯥꯛꯑꯝꯕꯗꯣ ꯍꯧꯖꯤꯛꯇꯤ ꯆꯍꯤ ꯑꯃ ꯑꯅꯤ ꯑꯍꯨꯝꯒꯤ ꯃꯔꯣꯟꯕꯨ ꯈꯤꯇꯪ ꯊꯣꯛꯑꯒꯗꯤ ꯃꯥ ꯗꯦ ꯀ꯭ꯌꯔꯗ ꯊꯥꯖꯤꯜꯂꯒ ꯑꯗꯨꯗꯒꯤ ꯀ꯭ꯂꯥꯁꯇꯁꯨ ꯅꯔꯁꯔꯤ ꯀꯦ ꯖꯤ ꯂꯩꯔꯝꯕꯗꯣ ꯃꯥꯒꯤ ꯇꯣꯡꯉꯥꯟ ꯇꯣꯡꯉꯥꯟꯕ ꯃꯃꯤꯡ ꯂꯩꯔꯒ ꯅꯔꯁꯔꯤ ꯀꯦ ꯖꯤ ꯁꯝꯖꯤꯟꯗ꯭ꯔꯦ ꯍꯧꯖꯤꯛꯇꯤ ꯇꯣꯡꯉꯥꯟ ꯇꯣꯡꯉꯥꯟꯅ ꯃꯥꯒꯤ ꯄ꯭ꯂꯦ ꯒ꯭ꯔꯨꯞ ꯋꯥꯟ ꯑꯗꯨꯃꯥꯏꯅ ꯂꯣꯏꯅꯃꯛ ꯈꯥꯏꯗꯣꯛꯅꯔꯒ ꯂꯣꯏꯅꯃꯛ ꯇꯝꯃꯦ ꯑꯗꯨ ꯃꯌꯥꯝꯁꯦ ꯈꯦꯠꯅꯕ ꯌꯥꯝꯅ ꯂꯩꯔꯦ ꯍꯧꯖꯤꯛꯇꯤ ꯑꯗꯒꯤ ꯑꯣꯟꯂꯥꯏꯟꯒꯤ ꯑꯦꯛꯖꯥꯝ ꯊꯥꯕꯒꯤ ꯆꯠꯅꯕꯤꯁꯨ ꯂꯩꯔꯦ ꯀꯣꯆꯤꯡ ꯆꯥꯎꯅ ꯆꯥꯎꯅ ꯇꯧꯔꯒ ꯄꯩꯁꯥ ꯃꯌꯥꯝ ꯆꯥꯎꯅ ꯆꯥꯎꯅ ꯀꯣꯆꯤꯡ ꯇꯧꯔꯕ ꯃꯇꯨꯡꯗ ꯑꯣꯟꯂꯥꯏꯟꯗ ꯑꯦꯛꯖꯥꯝ ꯊꯥꯕꯒꯤ ꯆꯠꯅꯕꯤꯁꯨ ꯃꯌꯥꯝ ꯂꯩꯔꯦ ꯑꯩꯈꯣꯏꯒꯤ ꯑꯦꯁ ꯑꯦꯁ ꯁꯤꯒꯨꯝꯕ ꯅꯦꯠꯀꯨꯝꯕ ꯑꯗꯨꯒꯨꯝꯕ ꯆꯠꯅꯕꯤꯁꯨ ꯌꯥꯝꯅ ꯂꯩꯔꯦ ꯑꯗꯒꯤ ꯍꯧꯖꯤꯛꯇꯤ ꯑꯩꯈꯣꯏꯒꯤ ꯁꯞꯖꯦꯛꯁꯨ ꯑꯣꯞꯁꯅꯦꯜ ꯁꯞꯖꯦꯛꯁꯤꯁꯨ ꯍꯥꯟꯅꯗꯤ ꯌꯥꯝꯅ ꯂꯩꯔꯝꯗꯦ ꯈꯨꯗꯣꯡꯆꯥꯕꯁꯤ ꯌꯥꯝꯅ ꯄꯤꯔꯝꯗꯦ ꯑꯗꯨꯕꯨ ꯍꯧꯖꯤꯛꯇꯤ ꯑꯉꯥꯡꯁꯤꯡꯗ ꯈꯨꯗꯣꯡꯆꯥꯕꯁꯤ ꯌꯥꯝꯅ ꯄꯤꯔꯦ ꯑꯩꯈꯣꯏꯒꯤ ꯊꯥꯡ ꯇꯥꯒꯨꯝꯕ ꯑꯗꯨꯒꯨꯝꯕ ꯃꯌꯥꯝꯁꯦ ꯇꯣꯡꯉꯥꯟ ꯇꯣꯡꯉꯥꯟꯕ ꯑꯗꯨꯒꯨꯝꯕ ꯑꯦꯛꯁꯇ꯭ꯔꯥ ꯀꯂꯤ ꯀꯔꯤꯀꯨꯂꯔ ꯑꯣꯏꯕꯁꯤꯡꯁꯦ ꯑꯗꯨꯝ ꯍꯥꯞꯄꯒ ꯑꯣꯞꯁꯅꯦꯜ ꯑꯣꯏꯅ ꯃꯣꯏꯗ ꯄꯤꯔꯦ ꯃꯣꯏꯅ ꯄꯥꯝꯖ ꯄꯥꯝꯖꯕ ꯂꯥꯏꯟꯗꯣ ꯑꯗꯨꯃꯥꯏꯅ ꯇꯣꯡꯉꯥꯟꯅ ꯑꯗꯨꯝ ꯂꯥꯏꯔꯤꯛ ꯇꯝ ꯇꯝꯅ ꯆꯠꯊꯕ ꯌꯥꯕꯒꯤ ꯈꯨꯗꯣꯡꯆꯥꯕꯁꯨ ꯃꯌꯥꯝ ꯂꯩꯔꯦ ꯍꯧꯖꯤꯛꯇꯤ